ꯚꯥꯔꯠꯀꯤ ꯃꯍꯩ ꯃꯁꯤꯡꯒꯤ ꯂꯝ ꯑꯁꯤ ꯌꯥꯝꯅ ꯐꯒꯠꯂꯦ ꯍꯥꯏꯕ ꯌꯥꯔꯦ ꯁꯝꯅ ꯍꯥꯏꯔꯕꯗ ꯁꯦꯟꯃꯤꯠꯂꯣꯟꯒꯤ ꯂꯝꯗ ꯃꯍꯩ ꯃꯁꯤꯡꯅ ꯏꯊꯤꯜ ꯀꯌꯥ ꯄꯤꯔꯦ ꯚꯥꯔꯠꯇ ꯂꯅꯥꯏꯒꯤ ꯑꯣꯏꯕ ꯑꯃꯗꯤ ꯁꯔꯀꯥꯔꯒꯤ ꯑꯣꯏꯕ ꯁ꯭ꯀꯨꯜ ꯀꯣꯂꯦꯖ ꯀꯌꯥ ꯂꯤꯡꯈꯠꯇꯨꯅ ꯑꯉꯥꯡ ꯀꯌꯥ ꯂꯥꯏꯔꯤꯛ ꯍꯩꯍꯜꯂꯤ ꯑꯇꯣꯞꯄ ꯀꯟꯇ꯭ꯔꯤꯁꯤꯡꯒ ꯌꯦꯡꯅꯕꯗ ꯏꯟꯗꯤꯌꯥꯒꯤ ꯃꯍꯩ ꯑꯁꯤ ꯈꯔꯗꯤ ꯁꯥꯊꯤꯔꯤ ꯍꯥꯏꯕ ꯌꯥꯏ ꯅꯨꯄꯤ ꯑꯣꯏꯕꯤ ꯁꯤꯡꯕꯨ ꯂꯥꯏꯔꯤꯛ ꯂꯥꯏꯁꯨ ꯐꯖꯅ ꯇꯝꯍꯟꯕ ꯀ꯭ꯔꯤꯌꯦꯇꯤꯞ ꯑꯣꯏꯕ ꯂꯥꯏꯁꯨ ꯐꯪꯍꯟꯕ ꯑꯁꯤ ꯃꯁꯤꯒꯨꯝꯕ ꯇꯧꯒꯗꯕꯅꯤ